ꯇ꯭ꯋꯦꯟꯇꯤꯠ ꯖꯨꯂꯥꯏ ꯅꯥꯏꯟꯇꯤꯟ ꯁꯕꯦꯟꯇꯤ ꯐꯥꯁ ꯐꯦꯕꯋꯥꯔꯤ ꯅꯥꯏꯟꯇꯤꯟ ꯑꯦꯠꯇꯤ ꯑꯦꯠ ꯗꯤꯁꯦꯝꯕ꯭ꯔ ꯅꯥꯏꯟꯇꯤꯟ ꯑꯦꯠꯇꯤ ꯐꯥꯏꯚ ꯅꯥꯏꯟ ꯗꯤꯁꯦꯝꯕ꯭ꯔ ꯅꯥꯏꯟꯇꯤꯟ ꯑꯦꯠꯇꯤ ꯑꯩꯠ ꯇ꯭ꯋꯦꯟꯇꯤ ꯐꯥꯔ꯭ꯁ ꯐꯦꯕꯋꯥꯔꯤ ꯅꯥꯏꯟꯇꯤꯟ ꯅꯥꯏꯟꯇꯤ ꯇꯨ